ꯑꯩ ꯌꯨꯝ ꯄꯥꯟꯖꯔꯦ ꯑꯗꯨꯕꯨ ꯑꯩꯒꯤ ꯄꯣꯛꯅꯐꯝ ꯑꯩ ꯄꯣꯛꯄ ꯑꯩꯒꯤ ꯏꯄꯥꯝꯗꯤ ꯀꯛꯆꯤꯡ ꯄꯨꯖꯤ ꯂꯩꯀꯥꯏꯗꯩꯅꯤ ꯑꯩ ꯏꯆꯤꯟ ꯏꯅꯥꯎ ꯃꯉꯥꯒꯤ ꯃꯅꯨꯡꯗ ꯑꯩꯅ ꯑꯍꯟꯅꯤ ꯏꯅꯥꯎꯅꯨꯄꯥ ꯑꯅꯤꯗꯨꯅ ꯍꯣꯖꯤꯛ ꯏꯝꯐꯥꯜꯗ ꯀꯣꯆꯤꯡ ꯇꯧꯔꯒ ꯂꯩ ꯊꯕꯛꯀꯤ ꯄꯔꯤꯈꯥꯒꯨꯝꯕ ꯃꯌꯥꯝ ꯑꯃ ꯊꯥꯅꯕꯒꯤꯗꯃꯛ ꯑꯗꯨꯒ ꯏꯅꯥꯎꯅꯨꯄꯤ ꯑꯃꯅ ꯀꯣꯂꯦꯖ ꯀꯥꯔꯦ ꯑꯗꯣ ꯑꯇꯣꯝꯕꯤ ꯏꯅꯥꯎꯅꯨꯄꯤ ꯑꯇꯣꯝꯕꯤꯗꯨꯗꯤ ꯑꯉꯥꯡ ꯑꯣꯏꯔꯤ ꯑꯗꯨꯅ ꯁ꯭ꯀꯨꯜ ꯇꯝꯃꯤ ꯃꯥꯗꯤ ꯑꯗꯣ ꯑꯩꯒꯤ ꯏꯃꯥ ꯕꯕꯥ ꯀꯩꯅꯣ ꯂꯧꯁꯤꯡ ꯎꯔꯒ ꯑꯩꯈꯣꯏ ꯃꯌꯥꯝ ꯃꯆꯥ ꯃꯁꯨ ꯃꯍꯩ ꯃꯁꯤꯡ ꯇꯝꯅꯕ ꯍꯣꯠꯅꯕꯁꯤ ꯊꯣꯏꯗꯣꯛꯅ ꯁꯔꯀꯥꯔꯒꯤ ꯊꯕꯛ ꯏꯪꯈꯥꯡ ꯇꯧꯗꯨꯅ ꯇꯧꯕ ꯑꯃꯇ ꯌꯥꯎꯗꯦ ꯑꯗꯨꯅ ꯆꯥꯕ ꯊꯛꯄꯃꯛ ꯋꯥꯠꯇ꯭꯭ꯔꯁꯨ ꯌꯥꯝ ꯄꯩꯁꯥ ꯅꯨꯡꯁꯥ ꯃꯔꯥꯡ ꯀꯥꯏꯅ ꯄꯥꯏꯔꯒ ꯂꯩꯕ ꯏꯃꯨꯡꯃꯛꯇꯤ ꯅꯠꯇꯦ ꯑꯗꯨꯒ ꯑꯩꯅ ꯌꯨꯝ ꯄꯥꯜꯂꯤꯁꯤꯅ ꯀꯛꯆꯤꯡ ꯆꯨꯝꯅꯥꯡꯗꯅꯤ ꯑꯩ ꯏꯄꯨꯔꯑꯣꯏꯕꯩ ꯃꯆꯤꯟ ꯃꯅꯥꯎ ꯑꯍꯨꯝꯒꯤ ꯃꯅꯨꯡꯗ ꯃꯥꯅ ꯑꯍꯟꯅꯤ ꯃꯅꯥꯎꯅꯨꯄꯥ ꯑꯃꯒ ꯃꯆꯟꯅꯨꯄꯤ ꯑꯃꯒ ꯑꯗꯨꯒ ꯑꯩꯒꯤ ꯏꯀꯨꯕꯣꯛꯇꯨꯅ ꯑꯩꯈꯣꯏꯒꯤ ꯃꯇꯦꯡ ꯑꯩꯈꯣꯏ ꯃꯌꯥꯝ ꯌꯦꯡꯁꯤꯟ ꯈꯣꯠꯆꯤꯟ ꯇꯧꯔꯒ ꯂꯩ ꯏꯅꯦꯝꯄꯣꯛꯇꯨꯅ ꯀꯩꯊꯦꯜꯗ ꯂꯐꯣꯏ ꯆꯥꯅ ꯊꯛꯅꯕ ꯈꯔ ꯌꯣꯜꯂ ꯀꯩꯊꯦꯟ ꯆꯠꯂꯦ ꯑꯗꯨꯒ ꯑꯩ ꯃꯔꯨꯞ ꯃꯄꯥꯡ ꯍꯥꯏꯔꯗꯤ ꯊꯣꯏꯗꯣꯄ ꯏꯃꯥꯟꯅꯕꯤ ꯏꯃꯥꯟꯅꯕ ꯂꯝ ꯂꯥꯞꯅ ꯀꯩꯗꯧꯔꯒ ꯀꯩꯁꯨ ꯌꯥꯝꯅ ꯂꯣꯏꯅꯕ ꯂꯩꯇꯦ ꯑꯩꯒꯤ ꯍꯥꯏꯕꯨ ꯑꯩꯈꯣꯏꯒꯤ ꯏꯆꯦ ꯑꯃ ꯑꯩꯒ ꯏꯃꯥꯟꯅꯕꯤ ꯗꯧꯅ ꯂꯣꯏꯅꯕ ꯑꯃ ꯂꯩ ꯑꯗꯨꯒ ꯂꯩꯀꯥꯏ ꯃꯔꯨꯞ ꯃꯄꯥꯡ ꯏꯃꯥꯟꯅꯕꯤ ꯑꯗꯨ ꯃꯣꯏꯁꯨ ꯍꯧꯖꯤꯛꯇꯤ ꯊꯣꯏꯅ ꯃꯣꯏꯒꯤ ꯃꯔꯝꯗꯁꯨ ꯍꯥꯏꯅꯤꯡꯉꯥꯏ ꯂꯩꯇꯦ ꯑꯉꯥꯡ ꯑꯣꯏꯔꯤꯉꯥꯏ ꯄꯨꯜꯂꯝꯕꯗꯨꯗꯩ ꯍꯦꯟꯅ ꯈꯔ ꯆꯥꯎꯔꯛꯅꯕꯗꯩꯗꯤ ꯂꯥꯏꯔꯤꯛ ꯇꯝꯕꯒꯤ ꯃꯣꯏꯗꯤ ꯃꯐꯝ ꯑꯃꯗ ꯑꯃꯗ ꯂꯣꯏꯅ ꯆꯠꯅꯒꯤꯕꯅꯤꯅ ꯑꯗꯨꯒ ꯍꯧꯖꯤꯛꯅ ꯃꯌꯨꯝ ꯃꯀꯩ ꯄꯥꯟꯅꯈꯤꯕꯅꯤꯅ ꯃꯣꯏ ꯃꯣꯏꯁꯨ ꯃꯣꯏꯒꯤ ꯃꯌꯨꯝ ꯃꯀꯩ ꯄꯨꯉꯝꯅꯕ ꯍꯣꯠꯅ ꯀꯥꯟꯗ ꯍꯧꯖꯤꯛꯇꯤ ꯏꯟꯊꯤ ꯅꯨꯡꯉꯥꯏꯅ ꯄꯥꯎ ꯐꯥꯎꯅꯕ ꯍꯥꯏꯕꯗꯨ ꯑꯣꯏꯗ꯭ꯔꯦ ꯃꯔꯛ ꯃꯔꯛꯇ ꯑꯃꯨꯛ ꯃꯨꯛ ꯊꯦꯡꯅꯕ ꯍꯥꯏꯗꯨꯔ ꯑꯗꯨꯃꯥꯏꯅ ꯇꯧꯕꯗꯒ ꯍꯦꯟꯅ ꯊꯣꯏꯗꯣꯛꯅ ꯍꯧꯖꯤꯛꯇꯤ ꯃꯣꯏꯒꯤ ꯃꯔꯝꯗ ꯑꯩꯁꯨ ꯍꯧꯖꯤꯛꯇꯤ ꯊꯣꯏꯗꯣꯛꯅ ꯐꯥꯎꯅꯕ ꯑꯣꯏꯔ꯭ꯝꯅꯤꯅ ꯈꯪꯗꯔꯦ